ꯇꯣꯉꯥꯟ ꯇꯣꯉꯥꯟꯕ ꯀꯨꯝꯁꯤꯡꯗ ꯑꯩꯈꯣꯏꯒꯤ ꯃꯐꯝ ꯑꯁꯤꯗ ꯑꯏꯪ ꯑꯁꯥ ꯃꯌꯥꯝ ꯑꯃ ꯅꯥꯏ ꯀꯥꯂꯦꯟ ꯊꯥ ꯅꯣꯡꯖꯨ ꯊꯥ ꯅꯤꯡꯊꯝ ꯊꯥ ꯌꯦꯅꯤꯡ ꯊꯥ ꯅꯥꯀꯦꯟ ꯊꯥ ꯍꯥꯏꯕ ꯃꯌꯥꯝ ꯑꯃ ꯂꯩ ꯀꯥꯂꯦꯟ ꯊꯥꯗꯅ ꯑꯩꯈꯣꯏꯕꯨ ꯌꯥꯝꯅ ꯏꯪꯍꯟꯗꯅ ꯁꯥꯍꯟꯕ ꯁꯥꯍꯟꯕ

ꯍꯔꯥꯎꯔꯝꯒꯅꯤ ꯍꯥꯏꯅꯁꯨ ꯈꯜꯂꯤ ꯅꯤꯡꯊꯝ ꯊꯥ ꯅꯤꯡꯊꯝ ꯊꯥ ꯍꯥꯏꯕꯁꯤꯅ ꯑꯩꯈꯣꯏꯕꯨ ꯌꯥꯝꯅ ꯅꯤꯡꯊꯝ ꯊꯥ ꯍꯥꯏꯕꯁꯤ ꯑꯏꯪꯕ ꯃꯇꯝ ꯑꯃꯅꯤ

ꯀꯨꯝ ꯑꯁꯤꯗ ꯍꯟꯗꯛꯀꯤ ꯀꯨꯝ ꯑꯁꯤꯗ ꯑꯍꯣꯡꯕ ꯃꯌꯥꯝ ꯑꯃ ꯑꯁꯥꯕ ꯑꯌꯤꯡꯕ ꯑꯍꯣꯡꯕ ꯃꯌꯥꯝ ꯑꯃ ꯎꯏ